ꯍꯜꯂꯣ ꯁꯤꯕꯨ ꯆꯥꯛꯍꯥꯎ ꯌꯣꯟꯕ ꯁꯣꯅꯤꯌꯥꯒꯤ ꯅꯠꯇꯕ꯭ꯔꯥ ꯑꯗꯣ ꯑꯩꯁꯦ ꯀꯩꯅꯣꯅꯦꯕꯀꯣ ꯃꯄꯥꯜ ꯂꯝꯗꯒꯤ ꯀꯣꯏꯔꯛꯄꯅꯦ ꯍꯥꯏꯕꯗꯤ ꯃꯅꯤꯄꯨꯔꯒꯤ ꯐꯖꯕ ꯁꯤꯡꯁꯤ ꯌꯦꯡꯒꯦꯅ ꯑꯗꯨꯕꯨ ꯆꯥꯛꯍꯥꯎꯁꯤꯒꯤ ꯀꯥꯟꯅꯕ ꯑꯗꯒꯤꯗꯤ ꯆꯥꯛ ꯍꯥꯎꯁꯤꯒꯤ ꯀꯩ ꯍꯥꯏꯇꯥꯔꯦ ꯃꯥꯒꯤ ꯆꯥꯛꯍꯥꯎꯁꯤꯅ ꯄꯨꯊꯣꯛꯏꯕ ꯀꯦꯛ ꯑꯗꯒꯤꯗꯤ ꯇꯟ ꯑꯗꯒꯤꯗꯤ ꯆꯥꯛꯍꯥꯎ ꯈꯦꯔꯁꯤꯒꯨꯝꯕꯁꯦ ꯃꯐꯝ ꯍꯥꯏꯗꯤ ꯃꯐꯝ ꯖꯒꯥ ꯖꯒꯥꯗ ꯁꯨꯝ ꯆꯠꯄꯗ ꯁꯨꯝ ꯊꯦꯡꯅꯔꯛꯄ ꯁꯨꯝ ꯆꯥꯔꯛꯄ ꯎꯔꯛꯄꯗꯨꯅ ꯑꯩꯁꯦ ꯆꯥꯛꯍꯥꯎꯁꯦ ꯌꯥꯝ ꯄꯥꯝꯕ ꯍꯥꯏꯕ ꯇꯥꯔꯦ ꯑꯥ ꯑꯗꯨꯗꯨꯅ ꯑꯩꯁꯦ ꯆꯥꯛꯍꯥꯎꯁꯦ ꯑꯗꯣꯝꯗꯒꯤ ꯈꯔ ꯂꯩꯈꯤꯒꯦꯅ ꯇꯧꯕ ꯍꯥꯏ ꯇꯥꯔꯦ ꯑꯗꯨꯗꯨꯒꯤ ꯀꯦ ꯖꯤꯗ ꯀꯌꯥꯃꯨꯛ ꯂꯩꯒꯦ ꯍꯥꯏꯕꯗꯤ ꯃꯥꯒꯤ ꯃꯃꯜꯁꯦ ꯀꯌꯥ ꯃꯨꯛ ꯂꯩ ꯑꯗꯒꯤ ꯀꯦ ꯖꯤꯁꯦ ꯑꯩ ꯀꯦ ꯖꯤ ꯃꯉꯥ ꯑꯃ ꯇꯔꯥ ꯑꯃ ꯂꯧꯒꯦꯅ ꯇꯧꯕꯅꯤ ꯑꯗꯨ ꯑꯗꯣꯝꯗꯒꯤ ꯐꯪꯕꯤꯒꯗ꯭ꯔꯥ ꯅ ꯍꯪꯒꯦꯅ ꯐꯣꯟ ꯇꯧꯖꯔꯛꯄꯅꯦ ꯑꯗꯣ ꯀꯦ ꯖꯤꯗ ꯀꯌꯥꯃꯨꯛꯇꯤ

ꯑꯣ ꯑꯣ ꯕꯤꯁꯦꯝꯄꯨꯔ ꯕꯖꯥꯔꯗ ꯑꯩ ꯍꯧꯖꯤꯛ ꯍꯧꯖꯤꯛ ꯍꯣꯁꯇꯦꯜꯗ ꯇꯧꯔꯒ ꯂꯩꯕꯅꯦꯕꯀꯣ ꯑꯗꯨꯗꯨꯅ ꯑꯗꯨꯃꯥꯏꯅ ꯗꯦꯂꯤꯚꯔꯤ ꯆꯥꯔꯖꯁꯦ ꯑꯣ ꯂꯨꯄꯥ ꯌꯥꯡꯈꯩꯅꯦꯕꯀꯣ ꯑꯗꯨꯗ ꯑꯩꯁꯦ ꯑꯗꯨꯒꯤ ꯄꯣꯠꯁꯦ ꯍꯥꯏꯕꯗꯤ ꯑꯩꯒꯤ ꯐꯦꯃꯤꯂꯤꯅꯁꯨ ꯌꯥꯝꯅ ꯄꯥꯝꯒꯗꯕ ꯃꯥꯜꯂꯦꯕꯀꯣ ꯑꯗꯨꯗꯨꯅ ꯑꯩꯁꯤꯅ ꯍꯌꯦꯡ ꯑꯩꯅ ꯑꯩꯒꯤ ꯖꯒꯥꯗꯣ ꯑꯩꯒꯤ ꯌꯨꯝꯗ ꯌꯧꯔꯛꯑꯀꯥꯟꯗ ꯀꯩꯒꯨꯝꯕ ꯍꯥꯏꯕꯗꯤ ꯐꯣꯟ ꯂꯥꯏꯟ ꯂꯧꯔꯛꯑꯒ ꯆꯥꯛꯍꯥꯎꯗꯣ ꯍꯥꯏꯕꯗꯤ ꯑꯦꯅꯤ ꯇꯥꯏꯝ ꯏꯐꯪꯗ ꯐꯪꯒꯗ꯭ꯔꯥꯅ ꯑꯗꯨꯅꯤ ꯍꯪꯖꯅꯤꯡꯉꯤꯁꯤꯅ ꯌꯥꯝ ꯅꯨꯡꯉꯥꯏꯖꯔꯦ ꯑꯗꯨꯗꯤ ꯑꯩ ꯃꯊꯪꯒꯤ ꯀꯩꯅꯣꯗꯒꯤ ꯂꯥꯏꯟ ꯂꯧꯔꯛꯄ ꯃꯇꯝꯗꯗꯤ ꯍꯥꯏꯕꯗꯤ ꯕꯦꯛ ꯑꯃ ꯑꯗꯒꯤꯗꯤ ꯀꯦ ꯖꯤꯗ ꯀꯨꯟꯊ꯭ꯔꯥ ꯅꯤꯐꯨ ꯑꯗꯨꯃꯥꯏꯅ ꯄꯤꯕꯤꯔꯛꯎ ꯍꯥꯏꯔꯛꯄ ꯃꯇꯝꯗꯗꯤ ꯑꯗꯨꯝ ꯐꯪꯅꯤꯀꯣ ꯌꯥꯅꯤꯀꯣ ꯑꯗꯨ ꯑꯣꯏ ꯇꯥꯔꯒꯗꯤ ꯑꯩꯗꯣ ꯁꯣꯝꯒꯤ ꯃꯅꯥꯛꯇ ꯂꯥꯛꯑꯔꯣꯏꯒꯦ ꯍꯥꯏꯔꯗꯤ ꯕꯤꯁꯦꯝꯄꯨꯔꯗꯨꯗ ꯑꯩꯅ ꯂꯩꯔꯤꯕ ꯍꯣꯁꯇꯦꯜꯗꯨꯗ ꯑꯣꯏꯅ ꯊꯤꯟꯕꯤꯔꯛꯄ ꯊꯤꯟꯕꯤꯔꯛꯑꯣ ꯗꯤꯂꯤꯚꯔꯤ ꯆꯥꯔꯖꯇꯣ ꯑꯩ ꯍꯥꯞꯆꯔꯒꯦ ꯑꯗ ꯂꯥꯛꯑꯝꯗꯥꯏ ꯀꯥꯟꯗꯨꯗꯗꯤ ꯑꯃꯨꯛꯇꯪ ꯀꯣꯜ ꯑꯃꯨꯛꯇꯪ ꯇꯧꯕꯤꯔꯛꯑꯣ ꯑꯍꯣꯏ ꯍꯣꯏ ꯑꯗꯨꯗꯤ ꯑꯩ ꯀꯦ ꯖꯤ ꯇꯔꯥ ꯈꯛꯇꯪ ꯂꯧꯖꯒꯦꯅ ꯇꯧꯕꯅꯤꯀꯣ ꯍꯣꯏ ꯍꯣꯏ ꯑꯗꯨꯗꯤ ꯍꯣꯏ ꯍꯣꯏ ꯑꯩ ꯉꯥꯏꯖꯔꯝꯃꯒꯦ ꯂꯥꯛꯄꯤꯔꯣꯀꯣ ꯍꯣꯏ ꯍꯣꯏ ꯊꯝꯖꯔꯦ ꯊꯝꯖꯔꯦ ꯍꯣꯏ ꯍꯣꯏ ꯊꯝꯖꯔꯦ ꯊꯝꯖꯔꯦ